ꯃꯅꯤꯄꯨꯔꯤ ꯂꯣꯟ ꯑꯁꯤꯅ ꯑꯩꯈꯣꯏꯒꯤ ꯁꯨꯁꯥꯏꯇꯤꯗ ꯌꯥꯝꯅ ꯀꯥꯟꯅꯕ ꯄꯤ ꯃꯁꯤꯒꯤ ꯂꯣꯟ ꯑꯃꯁꯨꯡ ꯃꯌꯦꯛ ꯂꯩꯖꯕ ꯑꯁꯤ ꯑꯩꯈꯣꯏꯒꯤ ꯑꯇꯣꯞꯄ ꯂꯝ ꯑꯃꯅ ꯍꯦꯛꯇ ꯂꯩꯕ ꯐꯪꯗꯕ ꯃꯒꯨꯟ ꯑꯃꯅꯤ ꯃꯁꯤꯅ ꯑꯩꯈꯣꯏꯗ ꯆꯥꯎꯈꯠꯄ ꯃꯌꯥꯝꯗꯒꯤ ꯀꯜꯆꯔꯦꯜꯂꯤ ꯔꯤꯆ ꯑꯣꯏꯕ ꯑꯗꯨ ꯎꯠꯂꯤ ꯑꯃꯁꯨꯡ ꯑꯩꯈꯣꯏꯗ ꯃꯁꯤꯅ ꯏꯟꯐ꯭ꯂꯨꯌꯦꯟꯁ ꯌꯥꯝꯅ ꯇꯧꯏ ꯃꯥꯅ ꯀꯥꯟꯅꯕ ꯄꯤꯔꯤꯕ ꯃꯌꯥꯝ ꯃꯗꯨꯗꯤ ꯍꯤꯁꯇ꯭ꯔꯤ ꯑꯩꯈꯣꯏꯒꯤ ꯍꯤꯁꯇ꯭ꯔꯤ ꯏꯁꯥꯒꯤ ꯍꯤꯁꯇ꯭ꯔꯤ ꯈꯪꯖꯕ ꯑꯁꯤꯅꯆꯤꯡꯕ ꯃꯌꯥꯝ ꯑꯃ ꯂꯩ